ꯍꯜꯂꯣ ꯑꯥꯎ ꯀꯩꯅꯣ ꯅꯪ ꯀꯥꯏꯗ ꯂꯩꯒꯦ ꯍꯧꯖꯤꯛ ꯑꯩꯁꯦ ꯍꯟꯗꯛ ꯊꯣꯛꯂꯛꯀꯦꯅ ꯇꯧꯕꯅꯦ ꯍꯟꯗꯛ ꯍꯟꯗꯛ ꯀꯩꯅꯣꯁꯤꯗ ꯅꯣꯡꯅꯤꯅꯤ ꯁꯤꯗ ꯊꯣꯛꯂꯛꯑꯅꯤꯕꯀꯣ ꯑꯗꯣ ꯀꯩꯅꯣꯁꯦ ꯀꯣꯏꯕ ꯑꯃ ꯆꯠꯁꯤꯗꯅ ꯂꯥꯡꯒꯣꯜ ꯄꯤꯛꯁꯦ ꯌꯥꯝ ꯐꯖꯩ ꯍꯥꯏ ꯃꯤ ꯌꯥꯝꯅ ꯆꯠꯅꯩꯅꯦ ꯍꯟꯗꯛꯀꯤ ꯍꯟꯗꯛ ꯂꯥꯛꯀꯗꯧꯔꯤꯕ ꯁꯟꯗꯦꯁꯦ ꯁꯟꯗꯦꯁꯤꯗ ꯆꯠꯂꯁꯦ ꯑꯩ ꯀꯩꯅꯣ ꯑꯩꯈꯣꯏ ꯃꯤ ꯑꯃꯅꯤ ꯇꯧꯔꯒ ꯌꯥꯝ ꯐꯖꯩ ꯍꯥꯏꯌꯦꯕ ꯂꯥꯡꯒꯣꯜ ꯄꯤꯛꯇꯣ ꯃꯤ ꯌꯥꯝ ꯆꯠꯅꯕ ꯃꯥꯜꯂꯦꯕ ꯑꯩꯁꯨ ꯚꯥꯏ ꯑꯩꯁꯨ ꯃꯄꯥꯟꯗ ꯃꯄꯥꯟꯗ ꯀꯨꯏꯅ ꯂꯩꯔꯒ ꯃꯅꯤꯄꯨꯔꯒꯤ ꯀꯩꯒꯤ ꯖꯒꯥꯁꯦ ꯄꯥꯛꯅ ꯈꯪꯗꯦꯕꯀꯣ ꯅꯪꯅ ꯈꯔ ꯇꯥꯛꯑꯒ ꯄꯨꯔꯒ ꯆꯠꯂꯣꯕ ꯍꯣꯏ ꯑꯦꯔꯦꯟꯖꯇꯣ ꯇꯧꯔꯣ ꯅꯪ ꯑꯥ ꯑꯦꯔꯦꯟꯖꯇꯣ ꯅꯪ ꯇꯧꯔꯣ ꯑꯗꯨꯗꯨꯒ ꯑꯩ ꯍꯌꯦꯡ ꯍꯥꯡꯆꯤꯠ ꯊꯣꯛꯂꯛꯑꯅꯤ ꯑꯗꯨꯒ ꯁꯟꯗꯦꯒꯤꯗꯨꯗ ꯑꯗꯨꯝ ꯆꯠꯂꯨꯔꯁꯦ ꯀꯣ ꯄꯥꯎ ꯄꯥꯎ ꯑꯗꯨꯝ ꯐꯥꯎꯔꯛꯑꯒꯦꯀꯣ ꯑꯩ ꯎꯝ ꯐꯔꯦ ꯐꯔꯦ ꯊꯝꯃꯦ ꯊꯝꯃꯦ ꯍꯣꯏ ꯍꯣꯏ ꯍꯣꯏ ꯎꯝ